ꯍꯜꯂꯣ ꯑꯁꯤ ꯕꯦꯕꯤ ꯕꯦꯀ꯭ꯔꯤꯗꯒꯤ ꯑꯣꯏꯕꯤꯔꯕ꯭ꯔ ꯍꯥꯟꯅ ꯑꯩꯅ ꯀꯦꯛ ꯑꯃ ꯑꯣꯔꯗꯔ ꯇꯧꯔꯝꯕꯗꯨ ꯌꯥꯝꯅ ꯍꯥꯎꯈꯤ ꯑꯗꯨꯒ ꯀꯦꯛ ꯀꯤꯛꯇꯨꯅ ꯏꯁꯥꯗꯁꯨ ꯀꯥꯟꯅꯕ ꯌꯥꯝ ꯂꯩ ꯑꯗꯨꯒꯤ ꯍꯟꯗꯀ ꯑꯃꯨꯛꯀ ꯀꯦꯛꯇꯣ ꯑꯣꯔꯗꯔ ꯇꯧꯕ ꯄꯥꯝꯃꯤ ꯑꯗꯨꯅ ꯍꯟꯗꯛꯅ ꯍꯦꯟꯅ ꯈꯔ ꯌꯥꯝꯅ ꯇꯧꯕꯤꯕ ꯌꯥꯒꯗ꯭ꯔ